ꯍꯜꯂꯣ ꯑꯣ ꯑꯁꯤꯁꯦ ꯈꯥꯉꯕꯣꯛꯀꯤ ꯒꯥꯔꯗꯦꯟꯒꯤꯗꯨ ꯅꯠꯇ꯭ꯔꯥ ꯑꯣ ꯑꯣꯛꯦ ꯑꯩꯈꯣꯏꯁꯦ ꯑꯩꯒꯤ ꯏꯁꯇꯨꯗꯦꯟꯒ ꯄꯨꯂꯞ ꯑꯗꯨ ꯒꯥꯔꯗꯦꯟꯗ ꯆꯪꯅꯤꯡꯕꯀꯣ ꯑꯗꯨꯒꯤ ꯋꯥ ꯑꯃꯅꯤ ꯈꯔ ꯍꯪꯖꯒꯦ ꯏꯁꯇꯨꯗꯦꯟꯒꯤ ꯑꯣꯏꯔꯒ ꯒꯥꯔꯗꯦꯟꯗ ꯆꯪꯕꯁꯦ ꯂꯨꯄꯥ ꯀꯌꯥ ꯑꯣꯏꯒꯦꯔꯥ ꯏꯁꯇꯨꯗꯦꯟꯒꯤ ꯑꯣꯀꯦ ꯑꯗꯨꯒ ꯑꯥ ꯑꯣꯀꯦ ꯑꯗꯨꯒ ꯇꯤꯟꯑꯦꯖ ꯀꯨꯝꯕ ꯑꯗꯜꯍꯨꯗ ꯀꯨꯝꯕꯗꯤ ꯂꯩꯔꯝꯒꯅꯤꯅꯀꯣ ꯑꯗꯨꯅ ꯆꯞ ꯃꯥꯟꯅꯕ꯭ꯔꯥ ꯑꯥ ꯑꯗꯨꯗꯤ ꯑꯣꯀꯦ ꯑꯣꯀꯦ ꯑꯗꯨ ꯍꯥꯏꯕꯤꯔꯛꯑꯣ

ꯎꯝ ꯑꯥ ꯍꯣꯏ ꯑꯥ ꯑꯣꯀꯦ ꯑꯣꯀꯦ ꯑꯩ ꯇꯥꯍꯧꯗ꯭ꯔꯦ ꯐꯣꯔ ꯋꯤꯂꯔꯗꯨ ꯀꯌꯥꯅꯦ ꯍꯥꯏꯕ ꯑꯣꯀꯦ ꯇꯨ ꯋꯤꯂꯔ ꯑꯣ ꯄꯨꯡ ꯀꯌꯥꯗꯒꯤ ꯀꯌꯥ ꯐꯥꯎ ꯍꯥꯡꯗꯣꯏꯅꯣ ꯑꯣꯀꯦ ꯑꯗꯨ ꯄꯥꯛꯇ ꯆꯪꯕ ꯃꯇꯝꯗ ꯑꯆꯥꯄꯣꯠ ꯀꯨꯝꯕ ꯀꯔꯤ ꯀꯔꯥ ꯄꯨꯕ ꯌꯥꯕ ꯌꯥꯗꯕ ꯍꯥꯏꯅ ꯔꯨꯜꯁꯀꯤ ꯂꯩꯕ꯭ꯔꯥꯀꯣ ꯑꯥ ꯑꯥ ꯑꯥ ꯍꯣꯏ ꯍꯣꯏ ꯑꯥ ꯑꯣꯀꯦ ꯑꯣꯀꯦ ꯑꯣꯀꯦ

ꯑꯥ ꯍꯣꯏ ꯑꯗꯨꯗꯤ ꯑꯦꯅꯤ ꯏꯟꯇꯣꯛꯁꯤꯀꯦꯟ ꯌꯥꯗꯦ ꯍꯥꯏꯕꯅꯤꯀꯣ ꯑꯣ ꯑꯣ ꯑꯣ ꯑꯣꯀꯦ ꯑꯣꯀꯦ ꯑꯩꯈꯣꯏꯒꯤ ꯏꯁꯇꯨꯗꯦꯟꯅꯤꯅ ꯄꯨꯁꯨ ꯄꯨꯔꯣꯏ ꯅꯈꯣꯏꯅ ꯑꯗꯨ ꯍꯥꯏꯕꯤꯔꯛꯄꯒꯤꯗꯃꯛꯇ ꯌꯥꯝ ꯊꯥꯒꯠꯆꯔꯤꯀꯣ ꯍꯌꯦꯡ ꯂꯥꯛꯅꯤꯡꯉꯥꯏ ꯇꯧꯒꯦ ꯑꯩꯈꯣꯏꯕꯨꯁꯨ ꯐꯖꯅ ꯒꯥꯏꯗ ꯇꯧꯕꯤꯌꯣ ꯍꯥꯏꯅ ꯍꯥꯏꯖꯒꯦ ꯑꯗꯨꯀꯣ ꯍꯣꯏ ꯍꯣꯏ ꯍꯣꯏ ꯑꯣ ꯌꯥꯝ ꯅꯨꯡꯉꯥꯏꯔꯦꯀꯣ ꯊꯝꯂꯒꯦ ꯑꯗꯨꯗꯤ ꯎꯝ